ꯍꯂꯣ

ꯑꯗꯣꯝꯒꯤ ꯉꯥ ꯐꯥꯔꯝꯁꯦ ꯍꯧꯖꯤꯛ ꯀꯩ ꯀꯩ ꯉꯥ ꯂꯩꯔꯤꯒꯦ ꯑꯩ ꯔꯧꯗ ꯑꯣꯀꯦ ꯑꯗꯨꯗꯤ ꯑꯩ ꯔꯧꯁꯦ ꯉꯥ ꯃꯣꯟ ꯑꯃꯃꯨꯛ ꯄꯥꯝꯕ ꯍꯧꯖꯤꯛ ꯍꯧꯖꯤꯛ ꯎꯁꯣꯞ ꯑꯃꯒꯤ ꯑꯗꯨ ꯉꯥꯗꯣ ꯅꯣꯏ ꯄꯤꯕ ꯉꯝꯒꯗ꯭ꯔꯥ ꯀꯦꯖꯤꯗ ꯑꯣ ꯑꯗꯨ ꯉꯥꯁꯦ ꯀꯦꯖꯤꯗ ꯀꯌꯥꯃꯨꯛꯇꯤ ꯍꯧꯖꯤꯛ ꯍꯧꯖꯤꯛ ꯄꯤꯔꯤꯒꯦ

ꯍꯣ ꯍꯣꯏ ꯑꯩꯁꯨ ꯑꯗꯨ ꯉꯥꯗꯣ ꯂꯧꯅꯕꯒꯤ ꯑꯩ ꯂꯥꯛꯆꯔꯒꯦ